ꯍꯂꯣ ꯑꯥꯔꯠꯁꯀꯤ ꯍꯣꯝ ꯇ꯭ꯋꯤꯇꯔ ꯇꯧꯖꯕꯗꯨꯅꯤ ꯀꯩꯅꯣ ꯀꯔꯤ ꯃꯇꯥꯡꯒꯤ

ꯑꯣ ꯑꯩꯒꯤꯁꯦ ꯗꯥꯟꯁꯀꯤꯅꯤꯅ ꯌꯨꯝꯗ ꯑꯣꯏꯅ ꯊꯤꯟꯕꯤꯔꯛꯑꯣ ꯑꯗꯨꯅ ꯐꯒꯗꯧꯕ ꯃꯥꯜꯂꯤ ꯍꯣꯏ

ꯑꯩꯒꯤꯁꯦ ꯃꯟꯀꯥ ꯊꯥ ꯊꯥꯒꯤ ꯍꯥꯏꯗꯤ ꯃꯟꯂꯤ ꯑꯣꯏꯅ ꯊꯤꯕꯅꯦꯕ ꯊꯥ ꯑꯃꯗ ꯂꯨꯄꯥ ꯂꯤꯁꯤꯡ ꯑꯅꯤ ꯊꯤꯕꯤꯒꯅꯤ ꯄꯨꯡꯁꯦ ꯑꯌꯨꯛꯇ ꯑꯃꯒ ꯅꯨꯡꯊꯤꯜꯗ ꯑꯃꯒ ꯂꯩꯖꯩꯑꯕꯀꯣ ꯑꯌꯨꯛꯀꯤ ꯁꯤꯅ ꯄꯨꯡ ꯇꯔꯨꯛꯇꯒꯤ ꯅꯤꯄꯥꯜ ꯐꯥꯎꯕ ꯑꯗꯨꯒ ꯅꯨꯃꯤꯗꯥꯡ ꯋꯥꯏꯔꯝꯒꯤꯁꯤꯅ ꯑꯩꯁꯦ ꯄꯨꯡ ꯃꯔꯤꯗꯒꯤ ꯇꯔꯨꯛ ꯐꯥꯎꯕ ꯑꯗꯨꯃꯥꯏꯅ ꯇꯧꯖꯩ ꯑꯗꯣ ꯃꯇꯝꯒꯤꯗꯤ ꯑꯩꯒꯤꯁꯦ ꯌꯥꯔꯒꯗꯤ ꯅꯨꯃꯤꯗꯥꯡ ꯑꯣꯏꯅ ꯇꯧꯕꯤꯕ ꯌꯥꯒꯗ꯭ꯔꯥ ꯑꯌꯨꯛꯁꯦ ꯑꯉꯥꯡꯁꯦ ꯌꯥꯝ ꯌꯥꯝꯃꯕꯀꯣ ꯑꯌꯨꯛꯇꯅ ꯍꯣꯏ ꯊꯥꯃꯨꯛ ꯌꯦꯡꯈꯤꯁꯦ ꯊꯥꯃꯨꯛꯇꯣ ꯅꯨꯃꯤꯗꯥꯡ ꯋꯥꯏꯔꯝ ꯈꯔ ꯊꯥꯕꯤꯔꯛꯑꯣꯕ ꯑꯗꯨꯒ ꯑꯩ ꯁꯤꯟꯗꯣꯛ ꯁꯤꯟꯖꯤꯟ ꯇꯧꯔ ꯍꯧꯖꯤꯛꯃꯛꯀꯤꯗꯤ ꯑꯗꯨ ꯅꯨꯡꯉꯥꯏꯗꯧ ꯃꯥꯟꯗꯕ ꯑꯩꯁꯦ ꯀꯩꯁꯥꯝꯄꯥꯠ ꯀꯩꯅꯣꯗꯣ ꯀꯩ ꯖꯦꯜꯂꯔ ꯂꯩꯔꯛꯇꯣ ꯑꯗꯨꯗ ꯑꯣꯏꯗꯣꯏꯕ ꯑꯗꯣ ꯑꯉꯥꯡꯁꯦ ꯍꯌꯦꯡ ꯐꯣꯝ ꯑꯃ ꯃꯦꯟꯒꯗꯕꯅꯦꯕ ꯑꯉꯥꯡꯁꯦ ꯃꯤꯡꯁꯦ ꯀꯔꯤ ꯑꯣꯏꯕꯤꯗꯣꯏꯅꯣ ꯍꯣꯏ ꯑꯉꯥꯡ ꯑꯩꯁꯦ ꯑꯉꯥꯡꯁꯦ ꯃꯃꯤꯡꯁꯦ ꯀꯔꯤ ꯍꯥꯏꯕꯤꯕꯅꯣꯕ ꯐꯣꯝ ꯑꯃ ꯃꯦꯟꯁꯤꯟꯒꯗꯕꯅꯦꯕ ꯑꯣ ꯆꯍꯤꯗꯤ ꯀꯌꯥꯃꯨꯛ ꯑꯣꯏꯕꯤꯔꯕ

ꯑꯉꯥꯡꯁꯦ ꯍꯥꯟꯅ ꯗꯥꯟꯁ ꯇꯧꯈꯤꯕꯒ ꯂꯩꯕ꯭ꯔꯣ ꯃꯃꯥꯡꯗ ꯑꯣ ꯁ꯭ꯄꯣꯔꯇꯀꯨꯝꯕꯗ ꯗꯥꯟꯁ ꯇꯧꯕꯤꯕ ꯂꯩꯇꯦꯕ ꯑꯣ ꯑꯗꯨꯗꯤ ꯀꯔꯤ ꯅꯨꯃꯤꯠꯇꯩ ꯂꯥꯛꯍꯟꯒꯦ ꯍꯥꯏꯕ ꯎꯝ ꯎꯝ

ꯍꯣꯏ ꯍꯣꯏ ꯑꯗꯨꯗꯤ ꯍꯌꯦꯡ ꯑꯗꯨꯝ ꯂꯥꯛꯍꯜꯂꯣ ꯊꯝꯂꯒꯦ ꯎꯝ ꯎꯝ ꯎꯝ